ꯑꯩꯅ ꯆꯠꯈꯤꯕ ꯃꯔꯨ ꯑꯣꯏꯕ ꯑꯩꯈꯣꯏꯒꯤ ꯆꯤꯡ ꯍꯥꯏꯕ ꯇꯥꯔꯒꯗꯤ ꯑꯩꯈꯣꯏꯒꯤ ꯅꯥꯒꯥꯂꯦꯟ ꯃꯅꯤꯄꯨꯔꯒꯤ ꯕꯥꯎꯟꯗꯔꯤꯁꯤꯗ ꯑꯩꯈꯣꯏ ꯑꯃꯨꯛꯈꯛ ꯆꯠꯈꯤ ꯑꯗꯨ ꯀꯥꯟꯗ ꯃꯈꯣꯏꯒꯤ ꯌꯥꯝꯅ ꯋꯥꯡꯕ ꯆꯤꯡꯗꯨꯗ ꯉꯁꯥꯏ ꯃꯣꯏ ꯂꯩꯔꯝꯃꯤꯕ ꯃꯤꯁꯤꯡꯒꯤ ꯃꯑꯣꯡ ꯃꯇꯧ ꯑꯗꯨꯒ ꯂꯣꯏꯅꯅ ꯍꯥꯏꯗꯤ ꯌꯥꯝ ꯀꯤꯅꯤꯡꯉꯥꯏ ꯑꯣꯏꯕ ꯑꯗꯨꯒꯨꯝꯕ ꯅꯨꯡꯒꯤ ꯃꯊꯛꯇꯨꯗ ꯀꯥꯔꯒ ꯂꯧꯈꯤꯕꯗ ꯉꯁꯤꯐꯥꯎꯕ ꯑꯩ ꯅꯤꯡꯁꯤꯡꯉꯒ ꯂꯩ